ꯗꯥꯏꯚꯔ ꯅꯪꯅ ꯑꯩꯅ ꯑꯁꯨꯛ ꯊꯦꯡꯂꯕ ꯑꯍꯤꯡꯁꯤꯗ ꯑꯩꯁꯦ ꯆꯠꯐꯝ ꯈꯪꯗꯗꯅ ꯉꯥꯎꯔꯒ ꯂꯩꯔꯝꯕꯗꯒꯤ ꯅꯍꯥꯛꯅ ꯑꯩꯕꯨ ꯑꯩꯒꯤ ꯌꯨꯝ ꯑꯁꯦꯡꯕꯗ ꯊꯤꯟꯕꯤꯗꯨꯅ ꯃꯐꯝ ꯑꯁꯤꯗ ꯌꯧꯍꯟꯕꯒꯤꯗꯃꯛꯇ ꯏꯅꯥꯎꯕꯨ ꯊꯃꯣꯏ ꯁꯦꯡꯅ ꯊꯥꯒꯠ ꯋꯥꯍꯩ ꯐꯣꯡꯗꯣꯛꯆꯔꯤ ꯏꯅꯥꯎꯅ ꯃꯇꯨꯡ ꯇꯥꯕꯗ ꯇꯧꯔꯨ ꯇꯧꯔꯨ ꯊꯕꯛ ꯈꯨꯗꯤꯡꯃꯛꯇ ꯃꯥꯏꯄꯥꯛꯄ ꯃꯪꯒꯣꯜ ꯑꯣꯏꯕ ꯍꯥꯏꯅ ꯅꯆꯦꯅ ꯍꯥꯏꯖꯔꯤ